ꯌꯨꯝꯗ ꯂꯩꯕꯗ ꯑꯩꯒꯤ ꯄꯥꯝꯖꯕ ꯍꯥꯏꯔꯒ ꯌꯨꯇ꯭ꯌꯨꯞ ꯌꯦꯡꯉꯒ ꯋꯥꯔꯤ ꯈꯔ ꯇꯥꯕ ꯑꯗꯨꯗꯒꯤ ꯀꯣꯃꯦꯗꯤ ꯈꯔ ꯌꯦꯡꯕ ꯑꯗꯨꯒ ꯌꯨꯝꯒꯤ ꯃꯄꯥꯟꯗ ꯆꯠꯊꯣꯛꯂꯒꯅ ꯒꯥꯔꯗꯦꯟꯒꯨꯝꯕ ꯈꯔ ꯀꯣꯏ ꯀꯣꯏꯕ ꯑꯗꯨꯒ ꯃꯄꯥꯜ ꯂꯝꯗ ꯆꯠꯄꯁꯨ ꯌꯥꯝꯅ ꯄꯥꯝꯖꯩ ꯑꯗꯨꯒ ꯈꯔ ꯈꯔꯗꯤ ꯀꯣꯏꯕ ꯆꯠꯆꯩ ꯃꯄꯥꯜ ꯂꯝꯗ ꯈꯔ ꯑꯩꯒꯤ ꯈ꯭ꯋꯥꯏꯗꯒꯤ ꯄꯥꯝꯖꯕ ꯌꯦꯟꯁꯥꯡ ꯍꯥꯏꯔꯒꯗꯤ ꯉꯥ ꯄꯥꯝꯖꯩ